ꯑꯩꯈꯣꯏꯒꯤ ꯏꯃꯨꯡꯗ ꯑꯩ ꯅꯠꯇꯕ ꯀꯤꯆꯟ ꯒꯥꯔꯗꯦꯟꯗ ꯊꯋꯥꯏ ꯌꯥꯎꯕ ꯍꯥꯏꯔꯗꯤ ꯑꯩꯒꯤ ꯃꯃꯥꯅꯤ ꯃꯃꯥꯗꯤ ꯀꯤꯆꯟ ꯒꯥꯔꯗꯦꯟꯒꯤꯗꯃꯛꯇ ꯊꯋꯥꯏ ꯌꯥꯝꯅ ꯌꯥꯎꯏ ꯃꯇꯤꯟ ꯃꯀꯥꯡ ꯇꯥꯗꯅꯕ ꯑꯌꯥꯝꯕ ꯃꯇꯝꯗ ꯃꯃꯥꯅ ꯃꯈꯣꯡ ꯁꯣꯝꯕꯤ ꯅꯥꯄꯤ ꯁꯤꯡꯕꯤ ꯐꯣꯏꯗꯣꯛꯄꯤ ꯃꯃꯥꯅ ꯊꯋꯥꯏ ꯌꯥꯝꯅ ꯌꯥꯎꯏ